ꯑꯩꯍꯥꯛꯅ ꯇꯥꯕ ꯄꯥꯝꯕ ꯏꯁꯩꯗꯤ ꯃꯅꯤꯄꯨꯔꯤ ꯃꯇꯝ ꯏꯁꯩꯅꯤ ꯏꯁꯩꯁꯤꯡ ꯑꯗꯨꯗꯤ ꯃꯅꯤꯄꯨꯔꯤꯒꯤ ꯃꯩꯇꯩꯁꯤꯡꯒꯤ ꯁꯩꯁꯛꯄ ꯑꯃꯗꯤ ꯁꯩꯁꯛꯄꯤꯁꯤꯡꯒꯤ ꯐꯤꯜꯃ ꯑꯃꯗꯤ ꯃꯇꯝꯒꯤ ꯑꯣꯏꯕ ꯏꯁꯩꯁꯤꯡ ꯑꯣꯏꯅ ꯇꯥꯕ ꯄꯥꯝꯖꯩ ꯏꯁꯩꯁꯤꯡ ꯑꯗꯨꯗꯤ ꯔꯦꯗꯤꯋꯣꯗ ꯃꯇꯝ ꯃꯇꯝꯒꯤ ꯃꯇꯨꯡ ꯏꯟꯅ ꯊꯥꯔꯒ ꯑꯣꯏꯅ ꯇꯥꯖꯩ